ꯑꯩꯈꯣꯏ ꯂꯝꯗꯝꯁꯤꯗ ꯍꯥꯟꯅꯗꯒꯤ ꯁꯤꯖꯤꯟꯅꯒ ꯂꯥꯛꯑꯝꯃꯕ ꯑꯩꯈꯣꯏꯒꯤ ꯃꯨꯛꯅꯥ ꯀꯥꯡꯖꯩ ꯁꯒꯣꯜ ꯊꯧꯕꯤ ꯑꯗꯨꯗꯒꯤ ꯑꯩꯈꯣꯏꯒꯤ ꯃꯨꯛꯅꯥꯁꯦ ꯍꯧꯖꯤꯛ ꯃꯇꯝꯗꯗꯤ ꯌꯥꯝ ꯀꯟꯅ ꯁꯥꯟꯅꯕ ꯎꯗ꯭ꯔꯦ ꯁꯤꯁꯤꯡꯁꯦ ꯑꯩꯈꯣꯏꯗꯤ ꯌꯣꯈꯠꯅꯤꯡꯉꯤ ꯍꯥꯟꯅ ꯇꯧꯔꯝꯕꯁꯤꯡ ꯑꯩꯈꯣꯏꯒꯤ ꯃꯅꯤꯄꯨꯔꯕꯨ ꯁꯛ ꯇꯥꯛꯂꯤꯕ ꯄꯣꯠꯁꯤꯡꯁꯤ ꯁꯥꯟꯅꯔꯒ ꯏꯟꯈꯠꯂꯛꯏꯕ ꯑꯩꯈꯣꯏꯁꯤꯡꯁꯦ ꯁꯤꯒꯤ ꯂꯝꯁꯤꯗ ꯑꯩꯈꯣꯏꯒꯤ ꯂꯝꯗꯝꯁꯤꯕꯨ ꯑꯇꯣꯞꯄ ꯃꯐꯝꯁꯤꯡꯗ ꯁꯛ ꯇꯥꯛꯄ ꯉꯝꯅꯕ ꯀꯟꯅ ꯍꯣꯠꯅꯍꯟꯅꯤꯡꯉꯤ ꯑꯩ ꯏꯁꯥꯁꯨ ꯍꯣꯠꯅꯅꯤꯡꯉꯤ